ꯈꯨꯡꯒꯪꯒꯤ ꯂꯧꯃꯤꯁꯤꯡꯅ ꯊꯦꯡꯅꯔꯤꯕ ꯑꯋꯥꯕ ꯑꯁꯤ ꯂꯧ ꯎꯅꯔꯤꯕ ꯈꯨꯡꯒꯪꯒꯤ ꯂꯧ ꯎꯅꯔꯤꯕ ꯂꯧꯃꯤꯁꯤꯡꯁꯦ ꯑꯅꯝꯕꯅ ꯂꯩꯇ ꯂꯥꯏꯔꯕ ꯉꯥꯡꯇ ꯑꯣꯏ ꯑꯗꯨꯅ ꯃꯣꯏꯅ ꯂꯧ ꯎꯅꯕ ꯍꯣꯠꯅꯕꯩꯗꯃꯛꯇ ꯁꯦꯜ ꯅꯨꯡꯒꯤ ꯗ꯭꯭ꯔꯀꯥꯔ ꯌꯥꯝ ꯂꯩ ꯑꯗꯨꯅ ꯁꯦꯜ ꯅꯨꯡ ꯂꯩꯇꯕꯅ ꯃꯔꯝ ꯑꯣꯏꯗꯨꯅ ꯃꯤꯉꯣꯟꯗꯒꯤ ꯄꯨꯁꯤꯜꯂꯒ ꯂꯧ ꯎꯕꯒꯤꯗ ꯁꯤꯖꯤꯟꯅꯔꯅꯤ ꯑꯗꯨꯒ ꯍꯌꯦꯡ ꯂꯧꯗꯨ ꯄꯨꯈꯠꯂꯛꯂꯕ ꯃꯇꯝꯗ ꯑꯃꯨꯛ ꯄꯩꯁꯥꯗꯣ ꯁꯤꯡꯕ ꯃꯇꯝꯗꯗꯤ ꯃꯈꯣꯏꯗꯗꯤ ꯐꯧ ꯌꯥꯝ ꯂꯩꯍꯧꯔꯔꯣꯏ ꯑꯗꯨꯒꯤꯁꯨ ꯃꯊꯛꯇ ꯅꯣꯡ ꯆꯤꯡ ꯅꯣꯡ ꯃꯇꯝ ꯆꯥꯅ ꯆꯨꯗꯕ ꯅꯨꯡꯁꯥꯁꯨ ꯅꯣꯡꯖꯨ ꯅꯨꯡꯁꯥ ꯃꯇꯝ ꯅꯥꯏꯗꯕ ꯑꯁꯤꯅꯁꯨ ꯑꯋꯥꯕ ꯑꯣꯏꯍꯜꯂꯦ ꯑꯗꯨꯗꯨꯒ ꯍꯧꯖꯤꯛ ꯂꯧꯃꯤꯁꯤꯡꯅ ꯇꯧꯖꯒꯗꯕꯁꯨ ꯍꯧꯖꯤꯛ ꯃꯦꯆꯤꯟ ꯃꯌꯥꯝ ꯑꯃ ꯊꯣꯛꯂꯛꯄꯗꯒꯤ ꯃꯈꯣꯏꯅ ꯁꯨꯖꯒꯗꯕ ꯅꯣꯝꯖꯒꯗꯕꯁꯨ ꯃꯦꯆꯤꯟꯅ ꯑꯅꯝꯕꯅ ꯃꯍꯨꯠ ꯂꯣꯏꯅ ꯁꯤꯟꯈ꯭ꯔꯦ ꯑꯗꯨꯒꯨꯝꯕꯒꯤ ꯑꯋꯥꯕꯁꯨ ꯂꯩ